ꯍꯜꯂꯣ ꯑꯥ ꯇꯥꯛꯄꯤꯌꯨ ꯀꯅꯥ ꯑꯣꯏꯕꯤꯔꯕꯅꯣ ꯍꯣꯏ ꯍꯣꯏ ꯌꯦꯟꯁꯦ ꯍꯧꯖꯤꯛꯃꯛꯀꯤꯗꯤ ꯑꯩ ꯀꯩꯅꯣ ꯕꯣꯏꯂꯔ ꯑꯣꯏꯅ ꯂꯣꯏꯖꯔꯤꯌꯦ ꯅꯨꯃꯤꯠꯁꯤ ꯀꯩꯅꯣꯃꯨꯛ ꯁꯨꯔꯦ ꯊꯥꯗꯣꯛꯄ ꯌꯥꯔ ꯃꯇꯝꯅꯤꯗ ꯆꯥꯎꯔꯥꯛꯅ ꯐꯣꯔꯇꯤ ꯗꯦꯁ ꯈꯤꯇꯪ ꯅꯣꯡ ꯅꯤꯅꯤ ꯍꯣꯏ ꯐꯣꯔꯇꯤ ꯗꯦꯁ ꯍꯥꯏꯗꯨꯅꯤ ꯑꯗꯨꯃꯥꯏ ꯌꯧꯔꯦ ꯍꯣꯏ ꯀꯦ ꯖꯤ ꯑꯅꯤ ꯃꯈꯥꯏ ꯍꯣꯏ ꯑꯍꯨꯝ ꯌꯧꯗꯧꯕ ꯌꯥꯎꯔꯦ ꯑꯁꯦꯝꯕ ꯃꯆꯤꯟꯖꯥꯛꯇꯤ ꯇꯧꯗ꯭ꯔꯦ ꯑꯩꯈꯣꯏꯒꯤ ꯑꯩꯈꯣꯏꯒꯤ ꯃꯆꯤꯟꯖꯥꯛ ꯑꯩꯈꯣꯏꯒꯤ ꯃꯄꯥꯟꯗꯒꯤ ꯆꯤꯡꯉꯛꯄ ꯃꯆꯤꯟꯖꯥꯛꯁꯤꯡꯗꯣ ꯑꯗꯨ ꯑꯣꯏꯅ ꯑꯗꯨꯝ ꯄꯤꯖꯔꯦ ꯑꯩꯈꯣꯏ ꯃꯅꯄꯨꯔꯗꯁꯨ ꯑꯩꯈꯣꯏ ꯑꯁꯦꯝꯕ ꯃꯆꯤꯟꯖꯥꯀꯇꯤ ꯈꯔ ꯐꯪꯉꯤ ꯍꯥꯏꯑꯕꯀꯣ ꯑꯗꯨ ꯀ꯭ꯋꯥꯂꯤꯇꯤ ꯈꯔ ꯋꯥꯠꯂꯦꯅ ꯃꯄꯥꯟ ꯂꯣꯝꯗꯒꯤ ꯑꯩꯈꯣꯏꯒꯤ ꯒꯨꯍꯥꯇꯤ ꯔꯣꯝꯗꯒꯤ ꯂꯥꯛꯄ ꯃꯆꯤꯟꯖꯥꯛꯇꯣ ꯑꯗꯨ ꯑꯣꯏꯅ ꯄꯤꯖꯔꯤꯌꯦ ꯑꯥ ꯍꯣꯏ ꯍꯣꯏ ꯍꯤꯗꯥꯛ ꯂꯥꯡꯊꯛꯇꯤ ꯑꯗꯨ ꯑꯩꯈꯣꯏꯒꯤ ꯍꯦꯛ ꯄꯨꯔꯛꯄꯗꯒꯤꯅ ꯄꯤꯁꯛ ꯄꯤꯛꯏꯉꯩꯗꯒꯤ ꯑꯗꯨꯝ ꯑꯩꯈꯣꯏ ꯑꯗꯨꯝ ꯀꯥꯞꯄ ꯄꯤꯖꯕ ꯈꯣꯠꯄ ꯃꯥꯒꯤ ꯇꯧꯕꯝ ꯊꯣꯛꯄꯗꯣ ꯑꯗꯨ ꯂꯣꯏꯅꯃꯛ ꯇꯧꯕ ꯂꯣꯏꯔꯦ ꯇꯧꯕ ꯂꯣꯏꯒ꯭ꯔꯦ ꯑꯥ ꯁꯝꯔꯥꯠꯁꯦ ꯍꯣꯏ ꯁꯝꯔꯥꯠꯁꯤ ꯑꯩꯈꯣꯏꯒꯤꯗꯨꯗꯗꯤ ꯈꯔ ꯆꯥꯟꯅꯕ ꯋꯥꯠꯂꯦ ꯍꯥꯏꯇꯔꯦ ꯃꯊꯤ ꯑꯆꯣꯠꯄ ꯈꯔ ꯐꯥꯏꯗꯧ ꯇꯧꯋꯦꯕꯀꯣ ꯑꯗꯨꯗꯒꯤ ꯑꯩꯈꯣꯏ ꯍꯣꯏ ꯍꯣꯏ ꯑꯗꯩꯗ ꯑꯩꯈꯣꯏꯅ ꯈꯔ ꯐꯒꯗꯕ ꯅ꯭ꯌꯨꯇ꯭ꯔꯤ ꯆꯣꯏꯁꯁꯤꯅ ꯐꯒꯗ꯭ꯔꯥꯅ ꯑꯃꯨꯛ ꯄꯤꯖꯔꯒ ꯆꯥꯟꯅꯔꯨꯕ ꯍꯥꯏꯒꯗ꯭ꯔꯥ ꯅꯤꯎꯇ꯭ꯔꯤ ꯆꯣꯏꯁꯁꯤꯅ ꯈꯔ ꯆꯥꯟꯅꯕꯗꯧ ꯇꯧꯔꯦꯅ ꯑꯗꯨ ꯑꯗꯨꯝ ꯄꯤꯖꯔꯦ ꯌꯦꯟꯁꯤ ꯑꯩꯈꯣꯏ ꯀꯦ ꯖꯤꯗ ꯑꯩꯈꯣꯏꯅ ꯍꯣꯜ ꯁꯦꯜꯗ ꯀꯦ ꯖꯤꯗ ꯂꯨꯄꯥ ꯆꯥꯝꯃꯒ ꯅꯤꯐꯨ ꯑꯗꯥꯏꯃꯨꯛꯇ ꯑꯗꯨꯝ ꯊꯥꯗꯣꯛꯑꯦ ꯍꯣꯜ ꯁꯦꯜ ꯔꯦꯠꯇ ꯑꯗꯨꯝ ꯑꯥ ꯑꯥ ꯋꯦꯠꯁꯦ ꯂꯩꯅꯅꯕꯁꯤ ꯃꯥꯒꯤ ꯆꯤꯟꯖꯥꯛꯁꯤ ꯑꯩꯈꯣꯏꯒꯤ ꯎꯝ

ꯑꯗꯨ ꯑꯗꯨꯝ ꯆꯥꯡ ꯅꯥꯏꯅ ꯑꯗꯨꯝ ꯄꯤꯖꯕ ꯃꯇꯝ ꯆꯥ ꯆꯥꯅ ꯌꯥꯝꯅꯁꯨ ꯄꯤꯖꯕ ꯅꯠꯇꯕ ꯃꯥꯒꯤ ꯅꯣꯡꯃꯗ ꯑꯅꯤꯍꯨꯝꯂꯛ ꯑꯗꯨꯝ ꯆꯥꯡ ꯅꯥꯏꯅ ꯑꯗꯨꯝ ꯊꯥꯕꯤꯕ ꯑꯗꯨ ꯃꯩ ꯃꯇꯤꯛ ꯆꯥꯅ ꯄꯤꯕꯤꯕ ꯑꯗꯨꯒ ꯎꯝ ꯍꯤꯗꯥꯛ ꯂꯥꯡꯊꯛ ꯐꯖꯅ ꯊꯥꯗꯅ ꯂꯩꯔꯒꯗꯤ ꯊꯥꯔꯒꯗꯤ ꯑꯗꯨꯝ ꯋꯦꯠ ꯑꯗꯨꯝ ꯃꯦꯟꯇꯦꯟ ꯇꯧꯔꯒ ꯑꯗꯨꯝ ꯌꯥꯏ ꯍꯥꯏꯇꯔꯦ ꯐꯣꯔꯇꯤ ꯐꯥꯏꯕ ꯗꯦꯁꯇꯗꯤ ꯀꯤꯂꯣ ꯑꯅꯤ ꯑꯍꯨꯝ ꯇꯥꯕ ꯌꯥꯎꯗꯣꯔꯦ ꯐꯣꯔꯇꯤ ꯐꯣꯔꯇꯤ ꯐꯥꯏꯕ ꯗꯦꯁ ꯁꯤꯗꯗꯤ ꯑꯍꯣꯏ ꯑꯍꯨꯝ ꯇꯥꯕꯁꯨ ꯌꯥꯎꯔꯦ ꯑꯗꯨꯒ ꯑꯅꯤ ꯃꯈꯥꯏ ꯑꯦꯕꯔꯦꯖꯗ ꯑꯅꯤ ꯃꯈꯥꯏꯔꯣꯝꯗ ꯑꯗꯨꯃ ꯆꯠꯂꯦ ꯎꯝ ꯑꯥ ꯍꯣꯏ ꯍꯣꯏ ꯍꯣꯏ ꯍꯣꯏ ꯍꯣꯏ ꯃꯌꯥꯝꯅ ꯒ꯭ꯔꯣꯠ ꯂꯩꯅꯅꯕ ꯑꯗꯨꯝ ꯄꯤꯖꯔꯤꯕ ꯃꯆꯤꯟꯖꯥꯛꯁꯦ ꯑꯗꯨꯝ ꯄꯤꯖꯩ ꯑꯗꯨ ꯊꯣꯏꯗꯣꯛꯄ ꯌꯥꯝ ꯀꯟꯅ ꯍꯦꯟꯅ ꯊꯣꯏꯅ ꯒ꯭ꯔꯣꯠ ꯂꯩꯅꯅꯕ ꯀꯔꯝ ꯀꯔꯝꯕ ꯍꯤꯗꯥꯛ ꯂꯩꯕꯒꯦ ꯍꯥꯏꯕꯗꯨꯗꯤ ꯆꯥꯎꯔꯥꯛꯅ ꯑꯩꯈꯣꯏꯁꯤ ꯊꯣꯏꯗꯣꯛꯅ ꯈꯪꯖꯗꯦ ꯃꯥꯒꯤ ꯄꯤꯖꯕꯝ ꯊꯣꯛꯄ ꯀꯦꯜꯁꯤꯌꯝꯅꯤ ꯈꯪꯗꯦ ꯕꯤꯇꯥꯃꯤꯟ ꯑꯦꯅꯤ ꯈꯪꯗꯦ ꯑꯃ ꯑꯃ ꯑꯗꯨꯕꯨꯗꯤ ꯑꯗꯨꯝ ꯆꯥꯡ ꯅꯥꯏꯅ ꯑꯗꯨꯝ ꯄꯤꯖꯕ ꯑꯗꯨꯃꯥꯏ ꯇꯧꯔꯤ ꯑꯧ ꯍꯣꯏ ꯍꯣꯏ ꯐꯅꯤ ꯐꯅꯤ ꯂꯦꯡꯕꯤꯔꯛꯑꯣ ꯑꯥ ꯑꯥ ꯊꯦꯡ ꯌꯨ